ꯃꯍꯩ ꯃꯁꯤꯡ ꯑꯩꯈꯣꯏꯒꯤ ꯑꯀꯛꯅꯕ ꯃꯍꯩ ꯃꯁꯤꯡ ꯍꯩꯕꯅ ꯑꯩꯈꯣꯏꯒꯤ ꯑꯀꯛꯅꯕ ꯅꯥꯠ ꯆꯠꯅꯕꯤꯁꯤꯡ ꯑꯁꯦ ꯍꯣꯡꯉꯦ ꯍꯥꯏꯕꯗꯤ ꯃꯄꯥꯟ ꯂꯝꯗ ꯂꯥꯏꯔꯤꯛ ꯇꯝꯃꯨꯕ ꯀꯌꯥꯅ ꯑꯩꯈꯣꯏꯒꯤ ꯆꯠꯅꯕꯤ ꯍꯥꯏꯕꯗꯤ ꯑꯩꯈꯣꯏꯒꯤ ꯆꯠꯅꯖꯔꯤꯕ ꯅꯨꯄꯥꯅ ꯈꯣꯡꯎꯞ ꯐꯩꯖꯣꯝ ꯁꯦꯠꯄ ꯑꯗꯩ ꯈꯨꯗꯩ ꯁꯦꯠꯄ ꯅꯨꯄꯤꯅ ꯐꯅꯦꯛ ꯁꯦꯠꯄ ꯏꯅꯐꯤ ꯏꯟꯕ ꯍꯥꯏꯕꯁꯦ ꯑꯩꯈꯣꯏꯒꯤ ꯆꯠꯅꯕꯤ ꯑꯣꯏꯔꯝꯃꯤ ꯑꯗꯨꯕꯨ ꯃꯍꯩ ꯃꯁꯤꯡ ꯃꯄꯥꯟ ꯂꯣꯝꯗ ꯇꯝꯂꯨꯕ ꯀꯥꯡꯕꯨꯁꯤꯡꯅ ꯑꯩꯈꯣꯏꯒꯤ ꯈꯣꯡꯒ꯭ꯔꯥꯎ ꯁꯦꯠꯄ ꯑꯗꯒꯤ ꯀꯔꯤ ꯖꯤꯟꯁ ꯑꯣꯏꯒꯦꯔ ꯑꯗꯒꯤ ꯑꯃ ꯑꯣꯏꯒꯦꯔ ꯁꯦꯠꯄꯁꯤꯡ ꯑꯁꯦ ꯑꯩꯈꯣꯏ ꯃꯅꯤꯄꯨꯔꯗ ꯂꯥꯛꯂꯒ ꯃꯈꯣꯏꯁꯨ ꯑꯗꯨꯝ ꯁꯦꯠꯂꯦ ꯑꯍꯣꯡꯕꯁꯦ ꯑꯗꯨꯝꯃꯛ ꯃꯍꯩ ꯃꯁꯤꯡ ꯇꯝꯃꯨꯔꯒ ꯑꯩꯈꯣꯏ ꯅꯥꯠ ꯆꯠꯅꯕꯤ ꯑꯃ ꯈꯣꯡꯏ ꯑꯗꯨꯒ ꯆꯥꯔꯝꯗꯕ ꯆꯤꯟꯖꯥꯛ ꯍꯥꯏꯕꯗꯤ ꯑꯩꯈꯣꯏ ꯃꯅꯤꯄꯨꯔꯗ ꯑꯩꯈꯣꯏ ꯆꯔꯝꯗꯕ ꯆꯤꯟꯖꯥꯛ ꯍꯥꯏ ꯇꯥꯔꯒꯗꯤ ꯑꯩꯈꯣꯏꯒꯤ ꯑꯩꯈꯣꯏꯒꯤ ꯕ꯭ꯔꯤꯌꯥꯅꯤꯒꯨꯝꯕ ꯀꯩ ꯍꯥꯏꯅꯤ ꯑꯩꯈꯣꯏ ꯃꯃꯤꯡ ꯈꯪꯗꯕ ꯃꯌꯥꯝ ꯑꯃ ꯊꯣꯛꯂꯛꯄꯁꯦ ꯆꯥꯎꯈꯠꯄꯒꯤ ꯑꯩꯈꯣꯏ ꯂꯥꯏꯔꯤꯛ ꯂꯥꯏꯁꯨ ꯇꯝꯃꯨꯕ ꯃꯤꯁꯤꯡꯅ ꯆꯥꯔꯛꯄꯗꯒꯤ ꯑꯩꯈꯣꯏ ꯃꯅꯤꯄꯨꯔꯗꯁꯨ ꯌꯧꯁꯤꯜꯂꯛꯄꯅꯤ ꯃꯅꯤꯄꯨꯔꯗ ꯁꯨꯃꯥꯏꯅ ꯆꯥꯔꯝꯗꯕ ꯃꯌꯥꯝ ꯑꯃ ꯆꯥꯕꯁꯦ ꯑꯩꯈꯣꯏꯒꯤ ꯃꯍꯩ ꯃꯁꯤꯡ ꯇꯝꯃꯨꯕ ꯁꯤꯅ ꯑꯩꯈꯣꯏꯒꯤ ꯅꯥꯠ ꯆꯠꯅꯕꯤꯗ ꯑꯩꯈꯣꯏꯒꯤ ꯑꯍꯣꯡꯕ ꯀꯌꯥ ꯑꯃ ꯄꯤ ꯍꯥꯏꯕꯁꯦ ꯊꯝꯖꯅꯤꯡꯏ